ꯈꯨꯡꯒꯪꯗꯗꯤ ꯊꯕꯛ ꯁꯨꯐꯝ ꯀꯩꯗꯧꯐꯝꯁꯤ ꯃꯔꯥꯡ ꯀꯥꯏꯗꯦ ꯌꯥꯝꯅ ꯋꯥꯠꯂꯦꯕ ꯑꯗꯨꯅ ꯁꯥꯟꯅ ꯈꯣꯠꯅꯕ ꯍꯥꯏꯕꯇꯥꯔꯗꯤ ꯃꯐꯝ ꯈꯨꯗꯤꯡꯃꯛꯇ ꯁꯥꯟꯅꯕ ꯌꯥꯕꯅꯤꯅ ꯐꯖꯅ ꯁꯥꯟꯅꯔꯛꯞ ꯃꯇꯝꯗ ꯑꯩꯈꯣꯏ ꯅꯦꯁꯅꯦꯜꯒꯤ ꯏꯟꯇꯔꯅꯦꯁꯅꯦꯜꯒꯤ ꯊꯥꯛꯇ ꯁꯥꯟꯅꯕ ꯉꯝꯕ ꯃꯇꯝꯗꯗꯤ ꯀꯣ ꯃꯣꯏꯁꯤ ꯂꯩꯔꯤꯕ ꯈꯨꯡꯒꯪꯗꯨꯗ ꯑꯦ ꯃꯁꯤꯒꯤ ꯃꯤꯁꯤ ꯁꯤꯒꯤ ꯈꯨꯡꯒꯪꯁꯤꯗꯒꯤ ꯁꯥꯟꯅꯔꯛꯄꯅꯤ ꯁꯨꯃꯥꯏꯅ ꯇꯧꯕꯅꯤ ꯍꯥꯏꯗꯅ ꯑꯩꯈꯣꯏ ꯁꯥꯟꯅꯕꯁꯤꯅ ꯑꯆꯧꯕ ꯔꯣꯜ ꯑꯃ ꯍꯥꯏꯇꯥꯔꯦ ꯑꯩꯈꯣꯏꯒꯤ ꯈꯨꯡꯒꯪꯒꯤ ꯃꯥꯏꯀꯩꯗꯒꯤꯗꯤ ꯄꯤꯕꯉꯝꯃꯤ ꯑꯗꯨꯃꯥꯏꯅ